ꯑꯩꯗꯤ ꯇꯦꯔꯥꯎ ꯇ꯭ꯔꯦꯗꯤꯁꯅꯦꯜ ꯗꯥꯟꯁ ꯑꯁꯦ ꯌꯥꯝ ꯄꯥꯝꯖꯩ ꯀꯔꯤꯒꯤꯔ ꯍꯥꯏꯔꯗꯤ ꯃꯣꯏꯅ ꯄꯨꯡ ꯌꯩꯔꯒ ꯇ꯭ꯔꯦꯗꯤꯁꯅꯦꯜ ꯏꯁꯩ ꯁꯛꯂꯒ ꯇꯧꯕꯗꯣ ꯇꯥꯕꯗꯁꯨ ꯌꯥꯝ ꯅꯨꯡꯉꯥꯏ ꯃꯤꯒꯤ ꯊꯝꯃꯣꯏꯁꯨ ꯑꯗꯨꯝ ꯁꯨꯝꯍꯠꯂꯦ ꯑꯗꯨꯒ ꯃꯣꯏꯅ ꯗ꯭ꯔꯦꯁ ꯇ꯭ꯔꯦꯗꯤꯁꯅꯦꯜ ꯗꯔꯦꯁ ꯍꯥꯞꯄꯒ ꯐꯤꯒꯨꯝꯕ ꯏꯜꯂꯒ ꯇꯧꯕꯗꯨꯁꯨ ꯌꯦꯡꯕ ꯌꯥꯝ ꯅꯨꯡꯉꯥꯏꯌꯦ ꯇꯦꯔꯥꯎ ꯇ꯭ꯔꯦꯗꯤꯁꯅꯦꯜ ꯗꯥꯟꯁ ꯑꯁꯦ ꯃꯇꯝꯁꯨ ꯄꯥꯛ ꯅꯥꯏꯗꯦ ꯃꯣꯏꯗꯤ ꯀꯟꯐ꯭ꯂꯦꯟꯁꯀꯨꯝꯕ ꯀꯩꯒꯨꯝꯕ ꯃꯤꯅ ꯀꯝꯄꯤꯇꯤꯁꯟꯒꯨꯝꯕ ꯇꯧꯕꯗ ꯑꯗꯨꯝ ꯑꯌꯥꯝꯕ ꯇꯧꯅꯩ ꯃꯣꯏꯒꯤꯗꯤ ꯃꯇꯝꯗꯤ ꯄꯥꯛ ꯅꯥꯏꯗꯦ ꯑꯗꯨꯅ ꯇꯔꯥꯎ ꯇ꯭ꯔꯦꯗꯤꯁꯅꯦꯜ ꯗꯥꯟꯁ ꯂꯩꯒꯅꯤ ꯍꯥꯏꯔꯗꯤ ꯑꯩꯗꯤ ꯃꯤꯁ ꯇꯧꯗꯅ ꯑꯗꯨꯝ ꯌꯦꯡꯕ ꯆꯠꯂꯤ ꯑꯗꯨꯅ ꯇꯔꯥꯎ ꯇ꯭ꯔꯦꯗꯤꯁꯅꯦꯜ ꯗꯥꯟꯁ ꯑꯁꯦ ꯑꯩꯒꯤ ꯃꯣꯠꯇꯗꯤ ꯑꯩꯒꯤ ꯕꯦꯁ ꯑꯣꯏꯈ꯭ꯔꯦ